ꯊꯧꯕꯥꯜ ꯖꯤꯂꯥ ꯑꯁꯤꯗ ꯍꯛꯁꯦꯜꯒꯤ ꯑꯣꯏꯕ ꯂꯥꯏꯌꯦꯡꯕ ꯑꯁꯤ ꯃꯌꯥꯏ ꯑꯣꯏꯔꯞ ꯑꯗꯨꯝ ꯐꯩ ꯃꯐꯝ ꯑꯁꯤꯗ ꯗꯤꯁꯇ꯭ꯔꯤꯛꯀꯤ ꯑꯣꯏꯕ ꯍꯣꯁꯄꯤꯇꯥꯜ ꯃꯔꯝ ꯆꯥꯅ ꯂꯩ ꯑꯗꯨꯒ ꯂꯣꯀꯦꯜꯒꯤ ꯑꯣꯏꯕ ꯄ꯭ꯔꯥꯏꯃꯥꯔꯤ ꯍꯦꯜꯠ ꯁꯦꯟꯇꯔꯁꯤꯡ ꯑꯁꯤꯁꯨ ꯃꯔꯝ ꯆꯥꯅ ꯂꯩ ꯑꯗꯨꯒ ꯄ꯭ꯔꯖꯥ ꯃꯤꯌꯥꯝꯁꯨ ꯁꯔꯀꯥꯔꯒꯤ ꯑꯣꯏꯕ ꯁꯤ ꯑꯦꯝ ꯍꯦꯜꯠ ꯀꯥꯔꯠ ꯑꯁꯤ ꯃꯦꯛꯁꯤꯃꯝ ꯄꯥꯏꯅꯔꯦ ꯑꯗꯨꯅ ꯂꯥꯏꯌꯦꯡꯕꯒꯤ ꯃꯇꯥꯡ ꯑꯁꯤ ꯌꯥꯝꯅ ꯐꯩ ꯑꯗꯨꯒ ꯏꯃꯨꯅꯥꯏꯖꯦꯁꯟꯒꯤ ꯑꯣꯏꯕ ꯃꯇꯥꯡ ꯂꯥꯛꯄꯗꯅ ꯗꯤꯁꯇ꯭ꯔꯤꯛ ꯍꯣꯁꯄꯤꯇꯥꯜꯗ ꯐꯤꯁꯤꯂꯤꯇꯤ ꯑꯁꯤ ꯂꯩ ꯂꯩꯔꯒꯁꯨ ꯌꯥꯝꯅ ꯀꯟꯖꯁꯇꯦꯠ ꯑꯣꯏꯕ ꯑꯁꯤꯒꯨꯝꯕ ꯄ꯭ꯔꯣꯕ꯭ꯂꯦꯝ ꯀꯌꯥ ꯑꯃꯗꯒꯤ ꯉꯥꯛꯊꯣꯛꯅꯕ ꯂꯣꯀꯦꯜ ꯂꯣꯀꯦꯜꯒꯤ ꯑꯣꯏꯕ ꯄ꯭ꯔꯥꯏꯃꯥꯔꯤ ꯍꯦꯜꯠ ꯁꯦꯟꯇꯔ ꯅꯠꯇ꯭ꯔꯒ ꯀꯝꯃꯨꯅꯤꯇꯤ ꯍꯦꯜꯠ ꯁꯦꯟꯇꯔꯁꯤꯡ ꯑꯁꯤꯗ ꯁꯤꯟꯅꯊꯣꯛꯂꯒ ꯃꯈꯣꯏꯅ ꯌꯥꯝꯅ ꯑꯉꯥꯡꯁꯤꯡ ꯑꯁꯤꯗ ꯏꯝꯃꯨꯅꯥꯏꯁ ꯇꯧꯕꯒꯤ ꯃꯇꯥꯡ ꯑꯁꯤ ꯃꯔꯝ ꯆꯥꯅ ꯆꯊꯔꯤ